ꯁꯤ ꯗꯤ ꯇ꯭ꯔꯕꯦꯜ ꯑꯦꯖꯦꯟꯁꯤꯒꯤꯗ ꯃꯃꯥꯡꯗ ꯗꯤꯁꯦꯝꯕꯔ ꯗꯦꯠ ꯇꯣꯏꯟꯇꯤ ꯁꯕꯦꯟꯗ ꯆꯥꯟꯗꯤꯒꯔꯗꯒꯤꯅ ꯃꯅꯥꯂꯤꯐꯧ ꯆꯠꯈꯤꯕꯗ ꯑꯩꯈꯣꯏꯒꯤ ꯁ꯭ꯋꯤꯐ ꯑꯦꯠ ꯖꯦꯠ ꯑꯦꯛꯁ ꯑꯃꯈꯛ ꯑꯩꯈꯣꯏꯅ ꯑꯁꯤꯗꯒꯤ ꯀꯦꯞ ꯁꯔꯕꯤꯁ ꯑꯃꯈꯛ ꯇꯧ ꯇꯧꯖꯈꯤꯕꯀꯣ ꯑꯗꯨꯒꯤ ꯆꯞ ꯃꯥꯟꯅꯕ ꯑꯩꯈꯣꯏꯒꯤ ꯀꯩꯅꯣꯗꯣ ꯀꯦꯞꯇꯣ ꯍꯟꯗꯛꯀꯤ ꯂꯥꯛꯂꯤꯕ ꯖꯅꯋꯔꯤꯒꯤ ꯗꯦꯠ ꯁꯕꯦꯟꯗ ꯆꯥꯟꯗꯤꯒꯔꯗꯩꯅ ꯂꯨꯙꯤꯌꯥꯅꯥꯗ ꯇ꯭ꯔꯤꯞ ꯑꯃ ꯆꯠꯀꯗꯕ ꯑꯗꯨꯗ ꯑꯗꯨꯒꯤ ꯆꯞ ꯃꯥꯟꯅꯕ ꯀꯩꯅꯣꯗꯣ ꯑꯩꯈꯣꯏ ꯀꯥꯔꯗꯣ ꯑꯗꯨꯏꯗꯨ ꯀꯦꯞꯇꯣ ꯕꯨꯛ ꯇꯧꯖꯕ ꯌꯥꯒꯗ꯭ꯔꯥ ꯑꯗꯨꯒꯤꯗꯣ ꯑꯃꯨꯛꯇꯪ ꯏꯟꯐꯣꯔꯃꯦꯁꯟꯗꯣ ꯄꯥꯝꯕ ꯑꯗꯣ ꯑꯃꯨꯛꯇꯪ ꯍꯥꯏꯕꯤꯔꯛꯄ ꯌꯥꯒꯗ꯭ꯔꯥ